ꯖꯒꯣꯏꯒꯤ ꯂꯝ ꯑꯁꯤꯗ ꯑꯊꯣꯏ ꯍꯦꯟ ꯇꯥꯟꯅꯕꯒꯤ ꯍꯥꯏꯕ ꯇꯥꯔꯒꯗꯤ ꯑꯩꯍꯥꯛ ꯄꯤꯛꯂꯤꯉꯥꯏꯗꯒꯤ ꯀꯣꯝꯄꯤꯇꯤꯁꯟ ꯀꯌꯥ ꯑꯃ ꯌꯥꯎꯖꯔꯛꯏ ꯑꯗꯨꯗꯒꯤ ꯌꯥꯎꯗꯨꯅꯁꯨ ꯂꯥꯛꯏ ꯑꯗꯨꯒ ꯍꯧꯖꯤꯛ ꯍꯧꯖꯤꯛꯁꯨ ꯌꯥꯎꯒꯗꯕ ꯂꯩꯔꯤ ꯑꯗꯨꯒ ꯌꯥꯎꯈꯤꯕꯁꯨ ꯂꯩꯔꯦ ꯃꯐꯝꯒꯤ ꯍꯥꯏꯕ ꯇꯥꯔꯒꯗꯤ ꯃꯅꯤꯄꯨꯔ ꯃꯅꯨꯡ ꯑꯗꯒꯤ ꯑꯩꯈꯣꯏꯒꯤ ꯚꯥꯔꯠ ꯃꯅꯨꯡ ꯑꯗꯨꯒ ꯑꯕꯣꯔꯠꯇꯁꯨ ꯌꯥꯎꯕ ꯐꯪꯖꯔꯨꯔꯦ ꯃꯇꯨꯡ ꯇꯥꯔꯛꯄ ꯑꯊꯣꯏ ꯑꯍꯦꯟ ꯇꯥꯟꯅꯕꯒꯤ ꯊꯧꯔꯝ ꯀꯌꯥ ꯑꯃ ꯂꯥꯛꯈꯤꯕ ꯌꯥꯏ ꯂꯥꯛꯄ ꯇꯥꯔꯒꯁꯨ ꯑꯩ ꯄꯨꯝꯅꯃꯛ ꯌꯥꯎꯕ ꯐꯪꯖꯒꯦ ꯍꯥꯏꯗꯨꯅ ꯑꯩ ꯉꯁꯤꯐꯥꯎꯕ ꯂꯦꯞꯂꯤ